ꯑꯦꯟꯁꯥꯡ ꯃꯊꯦꯜꯁꯦ ꯉꯁꯤꯗꯤ ꯏꯔꯣꯟꯕ ꯂꯩꯔꯦ ꯑꯗꯒꯤ ꯀꯩꯅꯣ ꯃꯆꯟꯁꯤꯅ ꯏꯔꯣꯟꯕ ꯑꯃ ꯆꯝꯊꯣꯡ ꯑꯃ ꯆꯝꯐꯨꯠ ꯑꯃ ꯑꯗꯒꯤ ꯉꯥꯒꯨꯝꯕ ꯁꯨꯃꯥꯏꯅ ꯇꯧꯔꯒ ꯀꯩꯗꯧꯔꯁꯤ ꯊꯣꯡꯖꯤꯜꯂꯁꯤ ꯑꯗꯨꯝ ꯀꯩꯅꯣ ꯇꯧꯔ ꯃꯌꯥꯝ ꯆꯥꯕ ꯊꯛꯄꯗ ꯍꯥꯎꯅꯉꯥꯏꯒꯤ ꯎꯝ ꯐꯖꯅ ꯃꯌꯥꯝ ꯉꯁꯤꯁꯦ ꯍꯔꯥꯎꯕ ꯅꯨꯃꯤꯠꯅꯤꯅ ꯐꯖꯅ ꯃꯈꯣꯏ ꯃꯌꯥꯝꯒꯤꯁꯨ ꯆꯥꯕ ꯊꯛꯄꯗꯁꯨ ꯃꯔꯥꯡ ꯀꯥꯏꯅ ꯂꯥꯡꯂꯒꯦ ꯍꯥꯎꯅꯉꯥꯏꯒꯤꯁꯨ ꯉꯥ ꯑꯇꯥꯎꯕꯁꯨ ꯌꯥꯎꯍꯜꯂꯛꯂꯒꯦ ꯌꯣꯡꯆꯥꯛ ꯏꯔꯣꯟꯕ ꯑꯗꯒꯤ ꯑꯃꯦꯠꯄ ꯃꯊꯦꯜ ꯑꯍꯨꯝ ꯃꯔꯤ ꯑꯗꯨꯃꯥꯏꯅ ꯁꯨꯍꯜꯂꯒꯦ ꯎꯝ ꯑꯩꯈꯣꯏ ꯃꯌꯥꯝ ꯍꯔꯥꯎꯕ ꯅꯨꯃꯤꯠ ꯑꯣꯏꯕꯅꯤꯅ ꯉꯁꯤꯗꯤ ꯍꯔꯥꯎꯅꯤꯡꯉꯥꯏꯒꯤ ꯑꯗꯨꯝ ꯁꯤꯜꯂꯁꯤ ꯑꯩꯈꯣꯏ ꯃꯌꯥꯝ ꯄꯨꯟꯅ ꯆꯪꯂꯒ ꯍꯥꯎꯅꯉꯥꯏꯒꯤ